ꯍꯧꯖꯤꯛꯀꯤ ꯑꯉꯥꯡ ꯄꯣꯛꯇ ꯉꯥꯏꯔꯤꯕ ꯑꯉꯥꯡꯁꯤꯡꯅ ꯅꯥꯔꯤꯕꯁꯤ ꯑꯟꯍꯥꯏꯖꯤꯅꯤꯛ ꯑꯣꯏꯕꯗ ꯑꯟꯍꯥꯏꯖꯤꯅꯤꯛ ꯏꯟꯕꯥꯏꯔꯣꯃꯦꯟ ꯑꯣꯏꯕꯗꯒꯤꯅꯤ ꯃꯁꯤ ꯑꯩꯈꯣꯏꯅ ꯏꯟꯕꯥꯏꯔꯣꯟꯃꯦꯟꯇꯨꯅ ꯌꯥꯝꯅ ꯅꯥꯜꯍꯟꯕ ꯂꯨ ꯅꯥꯜꯍꯟꯕ ꯌꯥꯝꯅ ꯆꯪꯏ ꯑꯉꯥꯡ ꯑꯃ ꯃꯈꯨꯠ ꯃꯁꯥ ꯁꯦꯡꯅ ꯍꯥꯝꯗꯣꯛꯄ ꯈꯣꯠꯄ ꯑꯗꯨꯒ ꯃꯥꯅ ꯂꯩꯔꯤꯕ ꯏꯟꯕꯥꯏꯔꯣꯟꯃꯦꯟꯇꯨ ꯑꯃꯣꯠ ꯑꯀꯥꯏ ꯐꯖꯅ ꯃꯐꯝ ꯆꯥꯅ ꯂꯪꯊꯣꯛꯄ ꯁꯨꯃꯥꯏꯅ ꯇꯧꯒꯗꯕꯅꯤ ꯅꯠꯇ꯭ꯔꯕꯗꯤ ꯑꯉꯥꯡ ꯑꯗꯨ ꯌꯥꯝꯅ ꯅꯥꯒꯟꯕ ꯍꯧꯖꯤꯛꯀꯤ ꯃꯇꯝꯗꯤ ꯅꯥꯒꯜꯂꯤꯕ ꯃꯍꯤꯛ ꯃꯌꯥꯝꯁꯤ ꯑꯗꯨꯛꯀꯤ ꯃꯇꯤꯛ ꯌꯥꯝꯒ꯭ꯔꯦ ꯑꯗꯨꯅ ꯑꯩꯈꯣꯏꯅ ꯑꯀꯣꯏꯕꯗꯨ ꯂꯨꯅ ꯅꯥꯟꯅ ꯊꯝꯕ ꯑꯁꯤ ꯌꯥꯝꯅ ꯇꯉꯥꯏ ꯐꯗꯦ